ꯑꯩꯉꯣꯟꯗ ꯌꯥꯝꯅ ꯏꯐꯦꯛꯇꯤꯕ ꯑꯣꯏꯕ ꯅꯠꯇ꯭ꯔꯒꯅ ꯑꯩꯉꯣꯟꯗ ꯅꯨꯡꯉꯥꯏꯍꯟꯗꯕ ꯑꯃꯗꯤ ꯑꯣꯏꯗꯤ ꯑꯣꯏꯈꯤꯗꯦ ꯃꯤꯀꯨꯞꯇꯨ ꯑꯗꯨꯝ ꯑꯩꯒꯤ ꯑꯣꯏꯅꯗꯤ ꯄꯥꯎꯗꯨ ꯇꯥꯔꯒ ꯅꯠꯇ꯭ꯔꯒꯅ ꯄꯥꯎꯗꯨ ꯎꯔꯒ ꯃꯤꯠꯅ ꯎꯔꯒ ꯃꯤꯠꯅ ꯇꯥꯔꯒ ꯅꯥꯀꯣꯡꯅ ꯇꯥꯔꯒ ꯑꯗꯨꯝ ꯆꯠꯈꯤꯕ ꯑꯃ ꯑꯣꯏ